ꯍꯧꯈꯤꯕ ꯆꯍꯤ ꯈꯔ ꯑꯁꯤꯗ ꯚꯥꯔꯠꯀꯤ ꯁꯦꯟꯃꯤꯠꯂꯣꯟ ꯑꯁꯤ ꯍꯦꯡꯒꯠꯂꯛꯈꯤꯕꯒꯤ ꯃꯔꯝ ꯑꯗꯨꯗꯤ ꯏꯟꯗꯁꯇ꯭ꯔꯤ ꯈꯔ ꯂꯥꯛꯈꯤ ꯍꯥꯏꯔꯤꯕ ꯏꯟꯗꯁꯇ꯭ꯔꯤꯁꯤꯡ ꯑꯗꯨ ꯑꯥꯏ ꯇꯤ ꯏꯟꯗꯁꯇ꯭ꯔꯤ ꯇꯥꯇꯥ ꯃꯣꯇꯣꯔ ꯏꯟꯗꯁꯇ꯭ꯔꯤ ꯔꯤꯂꯥꯏꯟꯁ ꯖꯤꯑꯣ ꯏꯟꯗꯁꯇ꯭ꯔꯤ ꯑꯁꯤ ꯃꯈꯣꯏ ꯂꯥꯛꯈꯤ ꯃꯈꯣꯏ ꯂꯥꯛꯈꯤꯕ ꯑꯁꯤꯅ ꯍꯥꯏꯗꯤ ꯍꯥꯟꯅ ꯂꯩꯔꯝꯃꯤꯕ ꯂꯩꯔꯝꯂꯤꯕ ꯄ꯭ꯔꯖꯥꯒꯤ ꯑꯋꯥꯕꯁꯤꯡ ꯑꯁꯤ ꯃꯈꯣꯏꯅ ꯃꯇꯦꯡ ꯇꯧꯍꯟꯕꯤꯔꯦ ꯍꯥꯏꯔꯒ ꯃꯇꯦꯡ ꯇꯧꯔꯛꯄꯗꯒꯤ ꯑꯗꯨꯗꯒꯤ ꯂꯥꯛꯏꯕ ꯁꯦꯜ ꯊꯨꯝ ꯑꯁꯤꯅ ꯆꯥꯎꯈꯠ ꯈꯣꯡꯊꯥꯡꯗ ꯃꯥꯏꯌꯣꯛꯅꯔꯛꯏ ꯍꯥꯏꯗꯤ ꯇ꯭ꯔꯥꯟꯁꯄ꯭ꯣꯔꯠ ꯇꯧꯕ ꯈꯣꯠꯄ ꯍꯥꯏꯗꯤ ꯁꯤꯒꯨꯝꯕꯗ ꯃꯔꯨ ꯑꯣꯏꯔꯛꯏ ꯍꯥꯏꯔꯤꯕꯒꯤ ꯃꯇꯝ ꯑꯗꯨꯒꯤ ꯃꯇꯨꯡꯏꯟꯅ ꯍꯥꯏꯗꯤ ꯕꯦꯡꯀꯤꯡꯗ ꯄꯦꯃꯦꯟ ꯇꯧꯕ ꯈꯣꯠꯄ ꯍꯥꯏꯁꯤ ꯅꯦꯠ ꯕꯦꯡꯀꯤꯡ ꯂꯥꯛꯄꯅ ꯃꯔꯝ ꯑꯣꯏꯔꯒ ꯍꯥꯏꯗꯤ ꯑꯩꯈꯣꯏꯗ ꯅꯨꯡꯉꯥꯏꯍꯟꯕ ꯑꯣꯏꯍꯜꯂꯤ ꯍꯥꯏꯗꯤ ꯄꯩꯁꯥꯇꯕꯨ ꯊꯥꯅꯤꯡꯕ ꯂꯩꯔꯁꯨ ꯍꯧꯖꯤꯛꯇꯤ ꯆꯥꯎꯈꯠꯂꯛꯑꯃꯤꯅ ꯖꯤꯄꯦꯗ ꯊꯥꯏ ꯐꯣꯟꯄꯦ ꯄꯦꯇꯦꯝ ꯁꯤꯒꯨꯝꯕ ꯀꯌꯥꯅꯆꯤꯡꯕ ꯑꯁꯤꯗ ꯊꯥꯔꯒ ꯑꯩꯈꯣꯏꯅ ꯌꯧꯍꯟꯅꯤꯡꯏ ꯃꯤꯗꯨꯗ ꯌꯧꯍꯜꯂꯤ ꯍꯥꯏꯗꯤ ꯍꯧꯖꯤꯛꯇꯤ ꯆꯥꯎꯈꯠꯂꯛꯑꯃꯤꯅ ꯕꯦꯡꯗ ꯄꯩꯁꯥ ꯊꯝꯕ ꯈꯣꯠꯄꯁꯤꯁꯨ ꯌꯥꯝ ꯂꯥꯏꯊꯣꯛꯍꯜꯂꯤ ꯍꯥꯏꯗꯤ ꯑꯗꯨꯒꯤ ꯃꯇꯨꯡꯏꯟꯄ ꯀꯦꯁ ꯕꯦꯛ ꯐꯪꯕ ꯈꯣꯠꯄ ꯑꯁꯤꯅ ꯆꯥꯎꯈꯠ ꯈꯣꯡꯊꯥꯡꯗ ꯌꯥꯝꯅ ꯃꯔꯨ ꯑꯣꯏꯍꯜꯂꯤ